ꯑꯩꯅ ꯀꯥꯎꯕ ꯉꯝꯂꯔꯣꯏꯗꯕ ꯅꯨꯃꯤꯠ ꯑꯃ ꯁꯨꯝ ꯍꯥꯏꯖꯔꯛꯀꯦ ꯍꯥꯏꯔꯤꯕ ꯅꯨꯃꯤꯠꯁꯦ ꯑꯩꯅ ꯅꯨꯄꯤ ꯑꯃ ꯅꯨꯡꯁꯤꯖꯈꯤ ꯍꯥꯏꯔꯤꯕ ꯅꯨꯄꯤ ꯑꯗꯣ ꯃꯥꯒꯤ ꯃꯃꯤꯡꯕꯨꯗꯤ ꯑꯣꯐꯦꯂꯤꯌꯥ ꯀꯧꯋꯦ ꯑꯗꯣ ꯃꯍꯥꯛꯁꯦ ꯑꯩꯅ ꯊꯃꯣꯏ ꯁꯦꯡꯅ ꯅꯨꯡꯁꯤꯖꯕ ꯍꯥꯏꯕꯗꯨ ꯑꯣꯏꯖꯔꯛꯈꯤ ꯑꯗꯣ ꯃꯍꯥꯛꯀ ꯑꯩꯒ ꯁꯨꯝ ꯈꯔ ꯈꯔ ꯁꯨꯝ ꯈꯪꯅꯔꯛꯄꯗꯒꯤ ꯁꯨꯝ ꯈꯔ ꯈꯔ ꯅꯛꯁꯜꯂꯦ ꯑꯗꯨꯅ ꯑꯁꯨꯝꯅ ꯁꯨꯝ ꯅꯛꯁꯤꯟꯅꯔꯛꯄ ꯅꯨꯡꯁꯤꯅꯔꯛꯄꯗꯒꯤ ꯑꯩꯈꯣꯏ ꯅꯨꯡꯁꯤꯅꯔꯛꯄꯒꯤ ꯃꯇꯝꯁꯦ ꯆꯍꯤ ꯑꯃ ꯐꯥꯈ꯭ꯔꯦ ꯑꯗꯣ ꯆꯍꯤ ꯑꯃꯁꯦ ꯑꯣꯒꯁꯀꯤ ꯇꯥꯡ ꯀꯨꯟ ꯃꯥꯊꯣꯏ ꯑꯁꯤꯗ ꯆꯍꯤ ꯐꯥꯕ ꯅꯨꯃꯤꯠ ꯊꯣꯛꯏ ꯑꯗꯨꯅ ꯍꯥꯏꯔꯤꯕ ꯅꯨꯃꯤꯠ ꯑꯁꯤꯗ ꯑꯩꯈꯣꯏ ꯑꯅꯤ ꯃꯐꯝ ꯑꯃꯗ ꯆꯠꯂꯤ ꯑꯗꯨꯒ ꯃꯐꯝꯗꯨꯗ ꯃꯍꯥꯛꯅꯁꯨ ꯑꯩꯉꯣꯟꯗ ꯁꯔꯄ꯭ꯔꯥꯏꯁ ꯄꯤꯅꯕ ꯈꯨꯗꯣꯜ ꯄꯣꯠ ꯑꯃ ꯄꯣꯔꯛꯏ ꯑꯗꯨꯒ ꯑꯩꯅꯁꯨ ꯃꯉꯣꯟꯗ ꯁꯔꯄ꯭ꯔꯥꯏꯁ ꯄꯤꯒꯦ ꯍꯥꯏꯗꯨꯅ ꯈꯨꯗꯣꯜ ꯄꯣꯠ ꯑꯃ ꯄꯨꯗꯨꯅ ꯆꯠꯂꯦ ꯍꯥꯏꯔꯤꯕ ꯈꯨꯗꯣꯜꯄꯣꯠꯇꯣ ꯃꯐꯝ ꯑꯗꯣ ꯌꯧꯔꯀꯥꯟꯗ ꯑꯩꯅ ꯃꯉꯣꯟꯗ ꯎꯍꯜꯂꯦ ꯎꯍꯜꯂꯀꯥꯟꯗ ꯃꯥꯁꯦ ꯌꯥꯝꯅ ꯍꯔꯥꯎꯖꯕ ꯑꯗꯨꯒ ꯍꯔꯥꯎꯕ ꯍꯦꯟꯕꯒꯤ ꯃꯤꯠꯇꯒꯤ ꯄꯤꯐꯥꯎ ꯇꯥꯈꯤ ꯑꯗꯨꯅ ꯍꯥꯏꯔꯤꯕ ꯅꯨꯃꯤꯠ ꯑꯗꯨ ꯑꯩꯅ ꯌꯥꯝꯅ ꯀꯥꯎꯕ ꯉꯝꯂꯣꯏ ꯑꯗꯨꯒ ꯍꯥꯏꯔꯤꯕ ꯅꯨꯃꯤꯠꯇꯨꯃꯛꯇꯨꯗꯁꯨ ꯃꯍꯥꯛꯅ ꯑꯩꯒꯤ ꯈꯖꯥꯏꯗ ꯄꯞꯄꯤꯁꯨ ꯇꯧꯕꯤꯈꯤ ꯑꯗꯨꯅ ꯍꯥꯏꯔꯤꯕ ꯅꯨꯃꯤꯠꯇꯨꯃꯗꯤ ꯑꯩꯒꯤ ꯄꯨꯟꯁꯤꯗ ꯀꯥꯎꯕ ꯉꯝꯂꯔꯣꯏ